ꯑꯩꯈꯣꯏꯒꯤ ꯈꯨꯟꯒꯤ ꯅꯨꯄꯤꯁꯤꯡꯅ ꯑꯉꯥꯡꯕ ꯃꯣꯔꯨꯛ ꯃꯀꯨꯞ ꯇꯧꯕꯁꯦ ꯅꯨꯡꯁꯥ ꯁꯥꯕ ꯃꯐꯝ ꯑꯃꯗ ꯑꯃꯨꯔꯛꯇꯨ ꯊꯝꯂꯒ ꯈꯔ ꯀꯪꯍꯜꯂꯒ ꯑꯩꯈꯣꯏꯒꯤ ꯑꯩꯈꯣꯏꯒꯤ ꯒ꯭ꯔꯥꯏꯟꯗꯔꯗꯨꯗ ꯍꯥꯞꯂꯒ ꯑꯩꯈꯣꯏꯅꯁꯦ ꯐꯖꯅ ꯃꯤꯛꯁ ꯇꯧꯔꯒ ꯑꯩꯈꯣꯏꯒꯤ ꯑꯉꯥꯡꯕ ꯎ ꯃꯣꯔꯣꯛ ꯃꯀꯨꯞꯁꯦ ꯇꯧꯋꯦ